ꯑꯣꯔꯤꯐ꯭ꯂꯦꯝꯒꯤ ꯑꯩꯅ ꯀ꯭ꯔꯤꯝ ꯑꯃ ꯁꯤꯖꯤꯟꯅꯖꯩ ꯍꯥꯟꯅ ꯑꯇꯩ ꯑꯇꯩꯒꯤꯁꯨ ꯁꯤꯖꯤꯟꯅꯩ ꯑꯗꯨꯗꯒꯤ ꯍꯦꯟꯅ ꯑꯣꯔꯤꯐ꯭ꯂꯦꯝꯒꯤꯁꯤꯅ ꯑꯩꯉꯣꯟꯗ ꯀꯥꯟꯅꯕ ꯍꯦꯜꯂꯤ ꯑꯩꯒꯤ ꯍꯥꯟꯅ ꯃꯥꯏꯗ ꯅꯨꯡꯉꯥꯏꯇꯕ ꯂꯩꯔꯝꯕꯁꯤꯡꯗꯨ ꯑꯣꯔꯣꯐ꯭ꯂꯦꯝꯒꯤ ꯀ꯭ꯔꯤꯃꯁꯤ ꯇꯩꯕꯗꯗꯒꯤ ꯍꯦꯟꯅ ꯅꯨꯡꯉꯥꯏꯔꯦ ꯑꯣꯏꯂꯤ ꯑꯣꯏꯔꯝꯕ ꯁꯀꯤꯟꯗꯁꯨ ꯐꯔꯦ ꯑꯣꯏꯂꯤ ꯑꯣꯏꯕꯅ ꯃꯔꯝ ꯑꯣꯏꯗꯨꯅ ꯌꯥꯝꯅ ꯑꯩꯉꯣꯟꯗ ꯅꯨꯡꯉꯥꯏꯇꯕ ꯎꯔꯤꯡꯒꯨꯝꯕ ꯊꯣꯛꯄ ꯈꯣꯠꯄ ꯇꯧꯔꯝꯕꯗꯨ ꯑꯗꯨꯁꯨ ꯐꯔꯦ ꯃꯥꯏꯁꯤ ꯍꯧꯖꯤꯛꯇꯤ ꯌꯥꯝꯅ ꯐꯖꯥꯊꯣꯛꯑꯦ ꯑꯗꯨꯅ ꯑꯩ ꯑꯩ ꯏꯁꯥꯅ ꯄꯥꯝꯅ ꯁꯤꯒꯤ ꯀꯔꯤꯁꯦ ꯁꯤꯖꯤꯟꯅꯖꯔꯤ ꯀ꯭ꯔꯤꯃꯁꯦ ꯁꯤꯖꯤꯟꯅꯖꯔꯤ